ꯑꯩ ꯖꯤꯟꯁ ꯑꯃ ꯂꯩꯕꯅꯦ ꯃꯃꯥꯡ ꯍꯞꯇꯥꯗ ꯖꯤꯟꯁ ꯖꯦꯀꯦꯠ ꯑꯃ ꯖꯤꯟꯁ ꯖꯦꯀꯦꯠꯇꯣ ꯑꯃꯨꯔꯛ ꯂꯤꯠꯂꯨꯔꯦ ꯁꯦꯒꯥꯏꯁꯨ ꯁꯦꯒꯥꯏꯔꯛꯑꯦ ꯁꯨꯕ ꯀꯥꯟꯗꯁꯨ ꯃꯆꯨꯨꯁꯨ ꯀꯣꯛꯑꯦ ꯑꯗꯨꯒ ꯌꯥꯝꯅꯁꯨ ꯀ꯭ꯋꯥꯂꯤꯇꯤꯗꯣ ꯐꯠꯂꯝꯗ꯭ꯔꯦ ꯑꯗꯨꯒ ꯖꯤꯟꯁ ꯖꯦꯀꯦꯠꯁꯦ ꯍꯥꯏꯗꯤ ꯂꯤꯠꯄ ꯀꯥꯟꯗꯁꯨ ꯃꯆꯨ ꯃꯃꯦꯟ ꯑꯃ ꯏꯇꯥ ꯇꯥꯗ꯭ꯔꯦ ꯌꯥꯝ ꯐꯠꯇ꯭ꯔꯦ